ꯑꯩꯅ ꯕꯖꯥꯔꯗꯒꯤ ꯀꯨꯔꯇꯤ ꯑꯃ ꯂꯩꯔꯨꯏ ꯀꯨꯔꯇꯤ ꯑꯗꯨꯒꯤ ꯃꯃꯜꯗꯤ ꯂꯤꯁꯤꯡ ꯑꯃ ꯄꯤꯗꯨꯅ ꯑꯩꯅ ꯂꯩꯔꯛꯄꯅꯤ ꯀꯨꯔꯇꯤ ꯑꯗꯨ ꯑꯩꯅ ꯌꯥꯝꯅ ꯄꯥꯝꯅ ꯌꯥꯝꯅ ꯐꯖꯩ ꯍꯥꯏꯗꯨꯅ ꯂꯩꯔꯨꯕꯅꯤ ꯑꯗꯨꯕꯨ ꯃꯇꯝ ꯈꯔ ꯁꯤꯖꯤꯟꯅꯔꯕ ꯃꯇꯨꯡꯗ ꯑꯃꯨꯛꯇꯪ ꯁꯨꯕꯀꯥꯟꯗ ꯐꯤ ꯑꯗꯨ ꯃꯆꯨ ꯀꯣꯛꯂꯛꯏ ꯀꯨꯔꯇꯤ ꯑꯗꯨꯒꯤ ꯐꯤꯅꯤꯁꯤꯡꯁꯨ ꯐꯖꯗꯦ ꯁꯤꯂꯥꯏꯁꯨ ꯍꯟꯗꯣꯛꯀꯜꯂꯤ ꯀꯨꯔꯇꯤ ꯐꯤ ꯑꯗꯨꯁꯨ ꯁꯨꯔꯕ ꯃꯇꯨꯡꯗ ꯃꯔꯤꯜ ꯆꯠꯊꯣꯔꯛꯇꯨꯅ ꯈꯨꯗꯥꯡꯗꯨꯁꯨ ꯀ꯭ꯋꯥꯔꯇ꯭ꯔꯗ ꯂꯧꯈꯤꯕꯅꯤ ꯑꯗꯨꯕꯨ ꯍꯧꯖꯤꯛꯇꯤ ꯐꯨꯜ ꯑꯣꯏꯈꯔꯦ ꯃꯁꯤꯗꯁꯨ ꯅꯠꯇꯅ ꯉꯛꯀꯤ ꯔꯥꯎꯟꯗꯨꯁꯨ ꯀꯣꯝꯂꯛꯏ ꯃꯁꯤꯅ ꯁꯦꯠꯄꯗ ꯌꯥꯝꯅ ꯀꯝꯐꯣꯔꯇꯦꯕꯜ ꯑꯣꯏꯗ꯭ꯔꯦ ꯀꯨꯔꯇꯤ ꯑꯗꯨꯗ ꯂꯤꯛ ꯃꯔꯨ ꯈꯔ ꯗꯤꯖꯥꯏꯟ ꯍꯥꯞꯂꯛꯏ ꯑꯗꯨꯕꯨ ꯂꯤꯛ ꯃꯔꯨꯁꯤꯡ ꯑꯗꯨ ꯁꯨꯕ ꯃꯇꯝꯗ ꯈꯔ ꯈꯔ ꯃꯈꯩꯗꯤ ꯀꯦꯟꯈ꯭ꯔꯦ ꯑꯗꯨꯅ ꯌꯥꯝꯅ ꯐꯖꯗꯕ ꯑꯣꯏꯔꯦ ꯀꯨꯔꯇꯤ ꯑꯗꯨꯒꯤ ꯈꯨꯠꯗꯥꯡꯗꯨꯁꯨ ꯔꯦꯁ ꯍꯥꯞꯂꯛꯄꯅꯤ ꯑꯗꯨꯕꯨ ꯔꯦꯁ ꯑꯗꯨ ꯂꯪꯗꯥꯏ ꯍꯟꯗꯣꯛꯇꯨꯅ ꯂꯣꯏꯅ ꯇꯠꯈ꯭ꯔꯦ ꯃꯁꯤꯒꯤ ꯀꯨꯔꯇꯤ ꯑꯁꯤ ꯇ꯭ꯔꯥꯎꯖ꯭ꯔꯒ ꯁꯦꯠꯂꯁꯨ ꯄꯛꯅꯗꯕ ꯖꯤꯟꯁꯀꯨꯝꯕꯒ ꯁꯦꯠꯂꯁꯨ ꯄꯛꯅꯗꯕ ꯍꯥꯏꯕꯗꯨ ꯑꯣꯏ ꯃꯁꯤ ꯂꯩꯔꯨꯕꯗ ꯑꯩꯅ ꯌꯥꯝꯅ ꯅꯨꯡꯉꯥꯏꯇꯕ ꯄꯩꯁꯥꯁꯨ ꯇꯤꯡꯕ ꯐꯖꯕꯁꯨ ꯋꯥꯠꯄ ꯀ꯭ꯋꯥꯂꯤꯇꯤꯁꯨ ꯂꯩꯇꯕ ꯐꯤ ꯑꯣꯏꯔꯝꯃꯤ ꯄꯣꯠ ꯑꯃ ꯂꯧꯕꯗ ꯃꯨꯟꯅ ꯌꯦꯡꯂꯒ ꯂꯧꯒꯗꯕꯅꯤ ꯌꯦꯡꯍꯧꯗꯕ ꯃꯇꯝꯗ ꯑꯩꯅ ꯇꯥꯔꯤꯕ ꯗꯁꯥ ꯑꯁꯤ ꯇꯥꯒꯅꯤ ꯑꯗꯨꯅ ꯃꯌꯥꯝꯁꯨ ꯈꯟꯊꯔꯒ ꯂꯧꯕꯤꯌꯨ